ꯍꯜꯂꯣ ꯑꯣ ꯁꯤꯁꯤ ꯄ꯭ꯔꯤꯌꯣꯗꯥꯔꯣ ꯑꯣ ꯑꯩꯁꯤ ꯀꯩꯅꯣꯝꯁꯨꯝ ꯈꯪꯅꯤꯡꯕꯒꯤ ꯍꯪꯒꯦ ꯇꯧꯕꯒꯤꯅꯦꯀꯣ ꯉꯁꯥꯏꯗꯨ ꯑꯩꯅ ꯁꯨꯝ ꯂꯥꯛꯀꯥꯟꯗ ꯎꯗꯕꯅꯦꯕ ꯃꯤ ꯃꯤ ꯃꯌꯥꯝ ꯃꯈꯨꯠ ꯁꯝꯖꯤꯟꯅꯔꯒꯀꯣ ꯅꯨꯄꯥꯁꯨ ꯌꯥꯎꯏ ꯅꯨꯄꯤꯁꯨ ꯌꯥꯎꯏ ꯑꯗꯨꯒ ꯗꯣꯟꯒꯥ ꯊꯤꯟꯗꯅ ꯆꯣꯡꯉꯒ ꯃꯤ ꯃꯌꯥꯝꯁꯨ ꯀꯣꯏꯁꯤꯜꯂꯒ ꯌꯦꯡꯍꯧꯑꯦꯕ ꯁꯤꯁꯤꯕꯨ ꯀꯔꯤ ꯀꯨꯝꯍꯩ ꯀꯧꯕꯅꯣ ꯑꯝꯇ ꯍꯥꯏꯕꯤꯔꯛꯎꯅꯦ

ꯎꯝ

ꯎꯝ

ꯎꯝ

ꯍꯣꯏ ꯌꯥꯝ ꯅꯨꯡꯉꯥꯏꯖꯔꯦ ꯑꯗꯨꯏꯗꯤ ꯑꯥ ꯊꯝꯖꯔꯒꯦ